ꯍꯦꯜꯂꯣ ꯍꯣꯏ ꯅꯨꯡꯉꯥꯏꯔꯤ ꯅꯪꯁꯤ ꯅꯪꯗꯤ ꯑ ꯀꯩꯅꯣ ꯀꯔꯤ ꯀꯩꯅꯣ ꯀꯔꯤ ꯀꯔꯤ ꯊꯕꯛ ꯇꯧꯔꯒ ꯂꯩꯔꯦ ꯍꯧꯖꯤꯛꯀꯥꯟ ꯑꯥ ꯑꯩ ꯑꯗꯨꯝ ꯂꯩꯌꯦ ꯊꯕꯛꯁꯨ ꯀꯩꯅꯣ ꯁꯨꯗ꯭ꯔꯦ ꯑꯃ ꯑꯃ ꯇꯧꯕ ꯀꯩꯅꯣ ꯄꯩꯁꯥ ꯍꯥꯞꯄꯒ ꯀꯩ ꯀꯩ ꯇꯧꯕꯒꯤ ꯁꯨꯗꯕꯤꯗ ꯑꯗꯨꯝ ꯂꯩꯌꯦ ꯎꯝ ꯃꯟꯗꯦ ꯃꯟꯗꯦ ꯊꯕꯛꯇꯤ ꯂꯩꯇꯦ ꯑꯗꯨ ꯀꯩ ꯀꯩ ꯂꯩꯌꯦ ꯀꯩ ꯇꯧꯁꯦ ꯍꯏꯅꯣ

ꯑꯥ ꯑꯥ

ꯑꯗꯨ ꯀꯩꯅꯣ ꯀꯩꯅꯣ ꯁꯦꯀꯦꯟ ꯍꯦꯟꯁꯨ ꯍꯦꯛ ꯀꯩꯅꯣ ꯕꯦꯜ ꯀꯥꯏꯊꯣꯛꯄꯒꯤ ꯃꯇꯥꯡꯗꯗꯤ ꯐꯖ ꯐꯖꯕꯗꯤ ꯐꯪꯉꯦꯍꯦ ꯑꯩꯁꯨ ꯅꯍꯥꯟ ꯀꯩꯅꯣ ꯄꯨꯃꯥꯒꯤ ꯇꯤ ꯁꯥꯔꯠ ꯑꯃ ꯐꯪꯉꯦꯅꯦ ꯑꯃ ꯑꯐꯕ ꯑꯃ ꯀꯣ ꯆꯅꯤ ꯌꯥꯡꯈꯩꯗꯨꯗ ꯑꯗꯨ ꯑꯅꯧꯕ ꯑꯣꯏꯅ ꯂꯧꯒꯦ ꯍꯥꯏꯔꯗꯤ ꯂꯤꯁꯤꯡ ꯑꯅꯤ ꯑꯍꯨꯝ ꯌꯧꯔꯦꯍꯦ ꯑꯗꯨꯅ ꯌꯥꯝ ꯑꯗꯨ ꯀꯩꯅꯣ ꯅꯪ ꯈꯡꯅꯕ ꯃꯤꯁꯦ ꯀꯩꯅꯣ ꯃꯣꯏ ꯕꯦꯜꯠ ꯀꯥꯏꯅꯤꯀ ꯗꯨꯒꯨꯝꯕꯗꯤ ꯇꯥꯕ꯭ꯔꯣ ꯈꯪꯕ꯭ꯔ ꯑꯥ ꯕ꯭ꯔꯥꯟꯗꯦꯠꯇꯤ ꯍꯣꯏ ꯕ꯭ꯔꯦꯟꯗꯦꯠ ꯄꯥꯝꯕꯅꯤꯅ ꯑꯩꯈꯣꯏꯁꯨ ꯑꯥ ꯑꯗꯨ ꯀꯩꯅꯣ ꯄꯩꯁꯥꯁꯦ ꯀꯃꯥꯏꯅ ꯇꯧꯏ ꯇꯧꯕ꯭ꯔ ꯑꯗꯨꯗꯨ ꯍꯥꯏꯐꯦꯠ ꯈꯪꯕ꯭ꯔ ꯅꯪꯁꯦ ꯀꯃꯥꯏꯅ ꯌꯣꯟꯒꯅꯤ ꯐꯤꯁꯦ ꯃꯗꯨꯗ ꯊ꯭ꯔꯤ ꯍꯟꯗ꯭ꯔꯦꯠꯇ ꯀꯣ ꯑꯗꯨꯁꯨ ꯌꯥꯗꯤ ꯌꯥꯏꯌꯦꯕ ꯑꯐꯕ ꯀꯩꯅꯣ

ꯑꯣ ꯆꯅꯤ ꯌꯥꯡꯈꯩꯒ ꯆꯅꯤꯒ ꯎꯝ ꯎꯝ